ꯑꯩꯅ ꯈ꯭ꯋꯥꯏꯗꯒꯤ ꯄꯥꯝꯖꯕ ꯃꯥꯔꯁꯦꯜ ꯑꯥꯔꯠ ꯑꯗꯨ ꯇꯥꯏꯋꯣꯟꯗꯣꯅꯤ ꯑꯗꯨꯅ ꯑꯩꯅ ꯄꯥꯝꯖꯕ ꯑꯥꯔꯇꯤꯁꯅ ꯖꯦꯛꯀꯤ ꯆꯥꯟ ꯑꯩꯅ ꯀꯔꯤꯒꯤ ꯖꯦꯛꯀꯤ ꯆꯥꯟ ꯄꯥꯝꯕꯅꯣ ꯍꯥꯏꯕ ꯃꯇꯝꯗ ꯃꯥꯅ ꯃꯥꯅ ꯄ꯭ꯔꯥꯛꯇꯤꯁ ꯇꯧꯕ ꯃꯇꯝꯗ ꯃꯥꯅ ꯁꯥꯟꯅꯔꯤꯕ ꯇꯥꯏꯋꯣꯟꯗꯣ ꯑꯁꯤ ꯃꯥꯅ ꯌꯥꯝꯅ ꯊꯋꯥꯏ ꯆꯪꯅ ꯃꯥꯅ ꯏꯟꯇ꯭ꯔꯦꯁ ꯌꯥꯎꯅ ꯌꯥꯝꯅ ꯇꯧꯏ ꯑꯗꯨꯅ ꯃꯥꯅ ꯀꯨꯝꯂꯤꯕ ꯐꯤꯂꯝꯁꯤꯡ ꯌꯥꯎꯔꯤꯕ ꯐꯤꯂꯝꯁꯤꯡ ꯑꯗꯨ ꯃꯥꯅ ꯌꯥꯎꯕ ꯐꯤꯂꯝ ꯈꯨꯗꯤꯡꯃꯛ ꯑꯩꯉꯣꯟꯗ ꯌꯥꯝꯅ ꯏꯟꯇꯔꯇꯦꯟ ꯑꯣꯏꯍꯜꯂꯤ ꯑꯗꯨꯅ ꯃꯥꯟꯅ ꯁꯥꯟꯅꯕ ꯃꯇꯝꯗ ꯃꯥꯒꯤ ꯐꯤꯂꯝꯁꯤ ꯌꯦꯡꯕ ꯃꯇꯝꯗ ꯑꯩꯉꯣꯟꯗ ꯌꯥꯝꯅ ꯅꯨꯡꯉꯥꯏꯍꯟꯕ ꯄꯤ ꯑꯩꯒꯤ ꯋꯥꯈꯟꯗ ꯑꯗꯨꯒ ꯃꯤ ꯑꯇꯣꯞꯄꯁꯤꯡꯁꯨ ꯑꯥꯔꯇꯤꯁꯅꯦ ꯍꯥꯏꯔꯒ ꯃꯤ ꯃꯌꯥꯝ ꯑꯇꯣꯞꯄ ꯑꯥꯔꯇꯤꯁꯁꯤꯡꯁꯨ ꯃꯣꯏꯒꯤ ꯍꯦꯠꯇ꯭ꯔꯁ ꯂꯩꯌꯦ ꯑꯗꯨꯕꯨ ꯑꯥꯔꯇꯤꯁ ꯖꯦꯛꯀꯤ ꯆꯥꯟ ꯃꯉꯣꯟꯗꯗꯤ ꯃꯥꯅ ꯀꯨꯝꯂꯤꯕ ꯐꯤꯂꯝꯁꯤꯡꯁꯤ ꯍꯦꯠꯇ꯭ꯔꯁ ꯍꯥꯏꯕꯁꯤ ꯌꯥꯝ ꯊꯦꯡꯅꯗꯦ ꯃꯥꯅ ꯇꯧꯔꯤꯕ ꯃꯥꯅ ꯀꯨꯝꯂꯤꯕ ꯃꯥꯅ ꯁꯥꯟꯅꯔꯤꯕ ꯇꯥꯏꯋꯣꯟꯗꯣꯁꯤꯡꯁꯤ ꯃꯤꯉꯣꯟꯗ ꯌꯥꯝꯅ ꯏꯟꯇꯔꯇꯦꯟ ꯑꯣꯏꯍꯜꯂꯦ ꯑꯗꯨꯅ ꯃꯔꯝ ꯑꯣꯏꯔꯒ ꯃꯥꯟꯅ ꯄ꯭ꯔꯤꯊꯤꯕꯤꯁꯤꯗ ꯌꯥꯝꯅ ꯑꯐꯥꯎꯕ ꯑꯥꯔꯇꯤꯁ ꯑꯃꯁꯨ ꯑꯣꯏꯌꯦ ꯃꯥꯅ ꯐꯤꯂꯝ ꯀꯨꯝꯕ ꯃꯇꯝꯗ ꯃꯥꯟꯅ ꯁꯥꯟꯅꯕ ꯃꯇꯝꯗ ꯃꯥꯅ ꯁꯤꯔꯤꯌꯁ ꯑꯣꯏꯅ ꯊꯋꯥꯏ ꯍꯛꯆꯥꯡ ꯌꯥꯎꯅ ꯃꯉꯣꯟꯗ ꯌꯥꯝꯅ ꯏꯟꯇ꯭ꯔꯦꯁ ꯌꯥꯎꯅ ꯇꯧꯕꯤ ꯃꯥꯅ